ꯉꯁꯥꯏ ꯑꯩꯅ ꯁꯦꯝꯈꯤꯕ ꯎꯇꯤ ꯑꯁꯪꯕꯒꯤ ꯃꯊꯦꯜꯗꯣ ꯑꯗꯨꯒꯤ ꯂꯥꯁꯀꯤ ꯂꯣꯏꯁꯤꯟꯂꯛꯄꯗꯨꯗ ꯑꯩꯈꯣꯏꯅ ꯁꯣꯛ ꯇꯧꯅꯕ ꯊꯥꯎ ꯉꯧꯕ ꯃꯇꯝꯗ ꯐꯥꯔꯁꯠꯇ ꯇꯦꯁꯄꯇꯥ ꯃꯅꯥ ꯖꯤꯔꯥ ꯍꯥꯞꯄꯒ ꯉꯧꯔꯒ ꯐ꯭ꯂꯦꯚꯔꯗꯨ ꯃꯅꯝ ꯊꯣꯛꯅꯕ ꯑꯗꯨꯗꯒꯤ ꯃꯍꯥꯎ ꯍꯦꯟꯒꯠꯅꯕ ꯅꯄꯥꯛꯄꯤ ꯅꯥꯀꯨꯞꯄꯤ ꯍꯥꯞꯄꯒ ꯐꯖꯅ ꯑꯩꯈꯣꯏꯅ ꯉꯧꯔꯒ ꯉꯍꯥꯛꯇꯪ ꯏꯟꯁꯥꯡ ꯎꯇꯤ ꯑꯁꯪꯕꯗꯨꯒꯤ ꯄꯥꯇ꯭ꯔꯗꯨꯗꯥ ꯍꯩꯖꯤꯜꯂꯕ ꯃꯇꯨꯡꯗ

ꯈꯔ ꯀꯨꯏꯅ ꯑꯩꯈꯣꯏꯅ ꯂꯣ ꯐ꯭ꯂꯦꯝꯗ ꯁꯧꯍꯜꯂꯒ ꯃꯍꯥꯎ ꯂꯩꯅꯕ ꯑꯩꯈꯣꯏꯅ ꯊꯨ ꯊꯥꯛꯆꯒꯅꯤ ꯑꯗꯨꯒꯤ ꯂꯣꯏꯔꯕ ꯃꯇꯨꯡꯗ ꯑꯩꯈꯣꯏꯅ ꯀꯣꯔꯤꯌꯟꯗꯔ ꯐꯗꯤꯒꯣꯝꯗꯣ ꯍꯥꯞꯄꯒ ꯂꯣꯏꯁꯤꯟꯒꯅꯤ ꯂꯥꯁꯇ ꯑꯔꯣꯏꯕ ꯑꯣꯏꯅ ꯑꯁꯨꯃꯥꯏꯅ ꯇꯧꯔꯒ ꯎꯇꯤ ꯑꯁꯪꯕ ꯍꯥꯎꯕ ꯍꯦꯟꯒꯠꯀꯅꯤ